ꯇꯨ ꯊꯥꯎꯖꯟ ꯇꯨ ꯖꯅꯋꯥꯔꯤ ꯇꯦꯟ ꯇꯨ ꯊꯥꯎꯖꯟ ꯐꯣꯔ ꯖꯅꯋꯥꯔꯤ ꯁꯤꯛꯁ ꯇꯨ ꯊꯥꯎꯖꯟ ꯑꯦꯠ ꯖꯅꯋꯥꯔꯤ ꯐꯥꯏꯚ ꯇꯨ ꯊꯥꯎꯖꯟ ꯁꯕꯦꯟ ꯖꯅꯋꯥꯔꯤ ꯇꯨ ꯇꯨ ꯊꯥꯎꯖꯟ ꯇ꯭ꯋꯦꯜꯞ ꯖꯅꯋꯥꯔꯤ ꯐꯥꯏꯚ